ꯑꯍꯜꯒꯤ ꯃꯤꯔꯣꯜ ꯑꯃꯁꯨꯡ ꯅꯍꯥꯒꯤ ꯃꯤꯔꯣꯟꯅ ꯄꯥꯝꯂꯤꯕꯁꯤꯡꯒꯤ ꯃꯔꯛꯇ ꯈꯜ ꯑꯃ ꯄꯨꯔꯛꯅꯕ ꯁꯤꯜꯂꯤꯕ ꯑꯃꯁꯨꯡ ꯍꯣꯠꯅꯔꯤꯕ ꯃꯌꯥꯏ ꯇꯣꯡꯕ ꯃꯤꯔꯣꯜꯒꯤ ꯁꯔꯨꯛ ꯑꯃ ꯑꯩ ꯏꯁꯥꯃꯛ ꯑꯣꯏꯖꯩ ꯃꯃꯥꯡꯉꯩꯒꯤ ꯃꯇꯝꯒ ꯍꯧꯖꯤꯛꯀꯥꯟꯒꯤ ꯏꯪꯈꯠꯂꯛꯂꯤꯕ ꯑꯗꯒꯤ ꯃꯌꯥꯏ ꯑꯣꯏꯔꯕ ꯃꯤꯁꯤꯡꯅ ꯍꯤꯡꯉꯤꯕ ꯃꯑꯣꯡ ꯑꯁꯤ ꯌꯥꯝꯅ ꯈꯦꯠꯅꯈꯔꯦ ꯃꯃꯥꯡꯉꯩꯗ ꯑꯍꯜ ꯑꯣꯏꯔꯕ ꯃꯤꯁꯤꯡꯅ ꯍꯤꯡꯉꯝꯕ ꯑꯗꯨꯗꯤ ꯃꯈꯣꯏꯅ ꯌꯥꯝꯅ

ꯃꯄꯥꯜꯂꯣꯝꯒꯤ ꯏꯪꯂꯤꯁꯀꯤ ꯃꯨꯚꯤꯒꯨꯝꯕ ꯌꯦꯡꯉꯒ ꯑꯗꯨꯒ ꯀꯔꯤ ꯍꯤꯟꯗꯤꯒꯤ ꯃꯨꯚꯤꯒꯨꯝꯕ ꯌꯦꯡꯉꯒ ꯑꯩꯈꯣꯏꯒꯤ ꯑꯍꯜ ꯂꯃꯟꯁꯤꯡꯁꯤꯗ ꯑꯗꯨꯒꯤ ꯃꯇꯨꯡꯏꯟꯅ ꯕꯦꯕꯥꯔ ꯇꯧꯔꯛꯄ ꯃꯤꯡꯒ ꯀꯧꯈꯠꯂꯛꯄ ꯑꯇꯣꯞꯞ ꯂꯝꯗꯗꯤ ꯃꯍꯥꯛꯀꯤ ꯃꯀꯣꯛ ꯊꯣꯡꯕ ꯃꯊꯛ ꯊꯣꯡꯕ ꯃꯤꯁꯤꯡꯁꯦ ꯀꯔꯤ ꯀꯧꯒꯅꯤ ꯍꯥꯏꯕ ꯑꯃ ꯂꯩꯕ ꯅꯠꯇꯦ ꯃꯃꯤꯡꯗꯣ ꯑꯗꯨꯝ ꯀꯧꯗꯣꯏꯅꯤ ꯑꯗꯨ ꯑꯗꯨꯒꯤ ꯐꯤꯕꯝꯗꯣ ꯑꯩꯈꯣꯏ ꯁꯤꯗꯁꯨ ꯍꯧꯖꯤꯛꯀꯤ ꯅꯍꯥꯒꯤ ꯄꯨꯟꯁꯤꯁꯤꯗꯁꯨ ꯂꯥꯛꯑꯦ ꯑꯗꯨꯒ ꯃꯈꯣꯏꯅ ꯐꯤꯂꯝ ꯌꯦꯡꯉꯕ ꯃꯇꯨꯡꯗ ꯃꯈꯣꯏꯒꯤ ꯀꯣꯄꯤ ꯑꯣꯏꯅ ꯑꯩꯈꯣꯏꯒꯤ ꯍꯧꯖꯤꯛꯀꯤ ꯂꯩꯔꯤꯕ ꯑꯩꯈꯣꯏꯒꯤ ꯅꯍꯥꯁꯤꯡ ꯑꯁꯤꯅ ꯍꯤꯡꯉꯤꯕ ꯄꯨꯟꯁꯤꯁꯤꯗ ꯀꯣꯄꯤ ꯑꯣꯏꯅ ꯇꯧꯁꯜꯂꯛꯑꯒ ꯑꯩꯈꯣꯏꯒꯤ ꯃꯇꯧ ꯇꯝꯃꯛꯑꯒ ꯑꯣꯏꯅ ꯇꯧꯔꯛꯄꯒꯤ ꯐꯤꯕꯝꯗ ꯂꯥꯛꯑꯦ ꯑꯗꯨꯒ ꯃꯃꯥꯡꯉꯩꯒꯤ ꯃꯇꯝꯗꯗꯤ ꯑꯍꯜ ꯑꯣꯏꯔꯕ ꯃꯤꯁꯤꯡꯕꯨ ꯌꯥꯝꯅ ꯅꯨꯡꯁꯤꯅ ꯇꯧꯔꯝꯃꯤ ꯑꯗꯨꯒ ꯍꯧꯖꯤꯛꯀꯤ ꯃꯇꯝꯒꯤ ꯃꯤꯁꯤꯡꯅ ꯑꯍꯜꯁꯤꯡ ꯑꯁꯤꯕꯨ ꯑꯩꯈꯣꯏꯒꯤ ꯊꯕꯛ ꯇꯧꯔꯕ ꯃꯇꯨꯡ ꯑꯗꯒꯤ ꯅꯨꯄꯤ ꯊꯤꯔꯕ ꯃꯇꯨꯡꯗ ꯑꯣꯜ ꯑꯦꯖ ꯍꯣꯝꯗꯒꯨꯝꯕ ꯊꯝꯕ ꯑꯗꯨꯒ ꯃꯌꯨꯝꯗ ꯂꯩꯔꯕꯁꯨ ꯑꯍꯜ ꯑꯣꯏꯔꯕ ꯃꯤꯁꯤꯡꯁꯦ ꯌꯥꯝꯅ ꯇꯥꯊꯤ ꯇꯥꯑꯣꯏꯅ ꯇꯧꯕ ꯑꯗꯨꯒ ꯃꯃꯥꯡ

ꯄꯣꯠ ꯑꯗꯨꯗꯤ ꯃꯈꯣꯏꯅ ꯁꯤꯖꯤꯟꯅꯔꯤꯕ ꯄꯣꯠꯁꯤꯡ ꯑꯗꯨꯗꯤ ꯌꯥꯝꯅ ꯑꯦꯠꯚꯥꯟꯁ ꯑꯣꯏꯕ ꯅꯠꯇꯦ ꯑꯩꯈꯣꯏ ꯏꯁꯤꯡꯗꯕꯨ ꯁꯧꯍꯜꯂꯁꯨ ꯑꯩꯈꯣꯏꯒꯤ ꯎ ꯋꯥ ꯊꯤꯔꯨꯔꯒ ꯑꯗꯒꯤ ꯂꯩꯀꯥꯏꯗꯒꯤ ꯀꯩꯗꯒꯤ ꯎ ꯋꯥ ꯊꯤꯔꯨꯔꯒ ꯁꯤꯡ ꯖꯪꯒꯜꯗ ꯆꯠꯂꯒ ꯁꯤꯡ ꯆꯜꯂꯒ ꯀꯪꯍꯜꯂꯕ ꯃꯇꯨꯡꯗ ꯅꯤꯡꯊꯝꯊꯥꯒꯤ ꯃꯇꯝꯗ ꯃꯩ ꯍꯧꯔꯒ ꯏꯁꯤꯡ ꯁꯥꯍꯜꯂꯒ ꯑꯗꯨꯃꯥꯏꯅ ꯁꯤꯖꯤꯟꯅꯩ ꯍꯧꯖꯤꯛꯀꯤ ꯃꯇꯝꯗꯗꯤ ꯂꯝꯕꯤ ꯊꯣꯡ ꯑꯗꯒꯤ ꯑꯦꯂꯦꯛꯇ꯭ꯔꯤꯛꯀꯤ ꯈꯨꯗꯣꯡꯆꯥꯕ ꯌꯥꯝꯅ ꯍꯦꯟꯅ ꯐꯪꯕꯅ ꯃꯔꯝ ꯑꯣꯏꯔꯒ ꯏꯁꯤꯡ ꯏꯁꯤꯡ ꯁꯥꯍꯜꯂꯁꯨ ꯒꯤꯖꯔ ꯑꯗꯒꯤ ꯋꯥꯁꯔꯨꯝ ꯄꯥꯟꯁꯜꯂꯒ ꯒꯤꯖꯔ ꯍꯥꯞꯄ ꯑꯗꯨ ꯌꯥꯝꯅ ꯅꯨꯡꯉꯥꯏꯔꯦ ꯑꯗꯣ ꯌꯥꯝꯅ ꯅꯨꯡꯉꯥꯏꯕ ꯍꯥꯏꯔꯤꯁꯦ ꯒꯤꯖꯔꯁꯦ ꯑꯣꯟ ꯇꯧꯔꯒ ꯑꯩꯈꯣꯏꯅ ꯏꯔꯨꯖꯕ ꯃꯇꯝꯗ ꯃꯤ ꯁꯤꯕ ꯏꯂꯦꯛꯇ꯭ꯔꯤꯛ ꯁꯔꯀ꯭ꯌꯨꯠꯁꯦ ꯀꯩꯅꯣ ꯀꯔꯦꯟ ꯑꯣꯏꯔꯒ ꯃꯤ ꯁꯤꯕ ꯑꯗꯨꯒꯨꯝꯕꯗꯤ ꯍꯦꯟꯒꯠꯂꯛꯑꯦ ꯑꯗꯨ ꯆꯥꯎꯈꯠꯂꯛꯄꯒꯤ ꯃꯥꯡꯖꯕꯁꯨ ꯂꯩꯔꯦ ꯑꯗꯨꯒ ꯇꯣꯡꯖꯕꯁꯨ ꯑꯗꯨꯝ ꯂꯩ ꯑꯗ ꯑꯩꯈꯣꯏꯅ ꯍꯥꯟꯅꯗꯤ ꯆꯥꯛ ꯊꯣꯡꯅꯕ ꯊꯣꯡꯅꯉꯥꯏꯒꯤꯗꯃꯛꯇ ꯑꯩꯈꯣꯏꯅ ꯖꯪꯒꯜꯗ ꯆꯠꯂꯒ ꯁꯤꯡ ꯆꯜꯂꯒ

ꯐꯧ ꯂꯣꯛꯄꯕꯨ ꯑꯣꯏꯔꯣ ꯐꯧ ꯊꯥꯕꯕꯨ ꯑꯣꯏꯔꯣ ꯑꯩꯈꯣꯏ ꯃꯤꯅ ꯈꯨꯠꯅ ꯇꯧꯋꯤ ꯃꯇꯝ ꯌꯥꯝ ꯆꯪꯉꯝꯃꯤ ꯍꯧꯖꯤꯛꯇꯤ ꯑꯗꯨ ꯅꯠꯇ꯭ꯔꯦ ꯑꯩꯈꯣꯏꯒꯤ ꯂꯤꯡꯕ ꯑꯣꯏꯔꯁꯨ ꯑꯗꯒꯤ ꯂꯧ ꯈꯥꯎꯕ ꯑꯣꯏꯔꯕꯁꯨ ꯂꯧ ꯀꯩꯅꯣ ꯇꯧꯕ ꯑꯣꯏꯔꯕꯁꯨ ꯂꯧ ꯂꯣꯛꯄꯕꯨ ꯑꯣꯏꯔꯕꯁꯨ ꯑꯩꯈꯣꯏ ꯃꯦꯆꯤꯟꯅ ꯂꯣꯏꯅ ꯇꯧꯈ꯭ꯔꯦ ꯃꯇꯝ ꯆꯪꯗ꯭ꯔꯦ ꯑꯗꯨꯒ ꯆꯥꯎꯈꯠꯄꯒꯤ ꯂꯝꯕꯤꯗ ꯃꯥꯏ ꯑꯣꯟꯁꯜꯂꯦ ꯑꯗ ꯑꯗꯨꯕꯨ ꯃꯇꯝ ꯑꯃꯗ ꯑꯩꯈꯣꯏꯅ ꯑꯗꯨ ꯇꯧꯔꯕꯁꯨ ꯃꯤ ꯑꯃꯒ ꯑꯃꯒ ꯀꯃꯨꯅꯤꯀꯦꯁꯟ ꯒꯦꯞꯁꯦ ꯂꯩꯅꯔꯝꯗꯦ ꯑꯗꯨꯕꯨ ꯍꯧꯖꯤꯛꯇꯤ ꯀꯃꯨꯅꯤꯀꯦꯁꯟ ꯒꯦꯞꯁꯦ ꯌꯥꯝꯅ ꯂꯩꯅꯔꯛꯅꯈ꯭ꯔꯦ ꯍꯥꯏꯗꯤ ꯃꯍꯥꯛꯅ ꯈꯪꯅꯔꯤꯕ ꯃꯤꯗꯨ ꯈꯛꯇꯅꯦꯕ ꯍꯧꯖꯤꯛꯀꯤ ꯑꯉꯥꯡꯁꯤꯡꯅ ꯈꯪꯉꯤꯁꯦ ꯋꯥꯔꯤ ꯁꯥꯅꯔꯤꯁꯦ ꯑꯇꯣꯞꯄ ꯂꯩꯀꯥꯏꯒꯤ ꯀꯩꯒꯤ ꯏꯟꯇꯔꯦꯛ ꯇꯧꯕ ꯌꯥꯝ ꯋꯥꯠꯂꯦ ꯑꯗꯨꯒ ꯐꯣꯟꯗ ꯑꯗꯨꯝ ꯂꯩꯗꯅ ꯑꯗꯨꯒ ꯑꯩꯈꯣꯏ ꯃꯤꯠ ꯁꯣꯛꯄꯒꯨꯝꯕ ꯑꯗꯒꯤ ꯃꯍꯥꯛ ꯃꯈꯣꯏꯒꯤ ꯃꯣꯕꯥꯏꯜꯒꯗꯤ ꯊꯣꯔꯛꯏꯕ ꯔꯦꯗꯤꯌꯦꯁꯟ ꯑꯗꯩ ꯕ꯭ꯂꯨ ꯂꯥꯏꯠꯁꯤꯡꯁꯤꯅ ꯑꯩꯈꯣꯏ ꯃꯤꯠ ꯁꯣꯛꯄ ꯕ꯭ꯔꯦꯟ ꯁꯣꯛꯍꯟꯕ ꯌꯥꯝꯅ ꯇꯧꯔꯦ ꯑꯗꯨ ꯃꯇꯝ ꯑꯃꯗꯗꯤ ꯃꯇꯝ ꯑꯃꯒꯤ ꯑꯍꯜꯁꯤꯡꯁꯤꯅ ꯑꯗꯩ ꯑꯉꯥꯡ ꯑꯣꯏꯔꯤꯀꯥꯟꯗ ꯃꯈꯣꯏꯅ ꯇꯧꯔꯤꯁꯤꯗꯤ ꯑꯩꯈꯣꯏꯒꯤ ꯁꯥꯟꯅꯕ ꯁꯥꯟꯅ ꯈꯣꯠꯅꯕ ꯑꯩꯈꯣꯏ ꯐꯤꯖꯤꯀꯦꯜ ꯋꯥꯛ ꯑꯣꯏꯅ ꯇꯧꯋꯤ ꯍꯧꯖꯤꯛꯇꯤ ꯐꯣꯟ ꯑꯃꯒ ꯑꯗꯨꯝ ꯂꯩꯔꯦ ꯁꯤ ꯍꯥꯏꯅꯤꯡꯉꯤ